ꯑꯩꯈꯣꯏꯒꯤ ꯁꯦꯜ ꯂꯧꯊꯣꯛꯄ ꯍꯥꯏꯕꯁꯤ ꯕꯦꯡꯗꯒꯤ ꯑꯩꯈꯣꯏꯒꯤ ꯅꯥꯀꯟ ꯈꯔ ꯈꯥꯏꯗꯣꯛꯏ ꯀꯔꯤꯒꯨꯝꯕ ꯑꯩꯈꯣꯏꯒꯤ ꯕꯦꯡꯗꯒꯤ ꯕꯦꯡꯒꯤ ꯑꯣꯐꯤꯁꯇꯒꯤ ꯂꯧꯊꯣꯛꯄ ꯃꯇꯝꯗ ꯑꯩꯈꯣꯏꯒꯤ ꯕꯦꯡꯗꯒꯤ ꯆꯦꯛ ꯇꯧꯔꯒ ꯄꯩꯁꯥ ꯂꯧꯊꯣꯛꯄ ꯑꯗꯨꯝ ꯂꯩ ꯑꯗꯨꯒ ꯀꯔꯤꯒꯨꯝꯕ ꯕꯦꯡꯒꯤ ꯆꯦꯛ ꯃꯅꯥ ꯅꯠꯇ꯭ꯔꯒꯁꯨ ꯏꯔꯥꯏ ꯂꯥꯏꯅ ꯄꯩꯁꯥ ꯌꯥꯝꯗ꯭ꯔꯒꯗꯤ ꯑꯩꯈꯣꯏ ꯑꯦ ꯇꯤ ꯑꯦꯝ ꯀꯥꯔꯗ ꯑꯅ ꯑꯩꯈꯣꯏꯒꯤ ꯍꯧꯖꯤꯛ ꯍꯥꯡꯏꯕ ꯖꯒꯥ ꯖꯒꯥꯗ ꯍꯥꯡꯏꯕ ꯕꯨꯠ ꯃꯌꯥꯝ ꯑꯦ ꯇꯤ ꯑꯦꯝ ꯕꯨꯠ ꯃꯌꯥꯝ ꯍꯥꯡꯏꯕꯁꯦ ꯁꯤꯗꯒꯤ ꯑꯩꯈꯣꯏ ꯑꯗꯨꯝ ꯄꯩꯁꯥ ꯌꯥꯝꯗꯅ ꯂꯧꯊꯣꯛꯅꯕꯒꯤꯗꯃꯛꯇꯅꯤ ꯑꯦ ꯇꯤ ꯑꯦꯝ ꯍꯥꯡꯉꯤꯁꯦ ꯄꯩꯁꯥ ꯆꯥꯎꯅ ꯂꯧꯊꯣꯛꯀꯦ ꯍꯥꯏꯔꯒꯗꯤ ꯑꯩꯈꯣꯏꯒꯤ ꯆꯦꯛ ꯃꯅꯥ ꯇꯧꯔꯒ ꯑꯩꯈꯣꯏꯒꯤ ꯑꯣꯐꯤꯁꯁꯤꯡꯗ ꯆꯠꯄꯤꯎ ꯑꯩꯈꯣꯏꯒꯤ ꯄꯩꯁꯥ ꯆꯥꯎꯔꯒꯗꯤ ꯑꯗꯨꯒ ꯑꯦ ꯇꯤ ꯑꯦꯝꯗ ꯂꯧꯊꯣꯛꯀꯦ ꯍꯥꯏꯔꯒꯗꯤ ꯑꯩꯈꯣꯏꯒꯤ ꯄꯩꯁꯥ ꯌꯥꯝꯗꯕꯤꯗ ꯇꯧꯕꯤꯎ ꯑꯦ ꯇꯤ ꯑꯦꯝꯗ ꯅꯠꯇꯕꯤꯗ ꯑꯦ ꯇꯤ ꯑꯦꯝꯗ ꯄꯩꯁꯥ ꯌꯥꯝꯅ ꯆꯥꯎꯅ ꯑꯩꯈꯣꯏꯒꯤ ꯑꯦ ꯇꯤ ꯑꯦꯝ ꯀꯥꯔꯗ ꯄꯥꯏꯔꯒ ꯃꯉꯥ ꯇꯔꯨ ꯄꯥꯏꯔꯒ ꯌꯥꯝ ꯂꯧꯊꯣꯛꯄꯤꯕꯗꯣ ꯑꯗꯨ ꯇꯧꯕꯤꯒꯅꯨ ꯀꯩꯅꯣ ꯍꯥꯏꯔꯒ ꯃꯗꯨ ꯑꯩꯈꯣꯏ ꯃꯤꯌꯥꯝꯗ ꯄꯩꯁꯥ ꯌꯥꯎꯔꯛꯇꯕꯅ ꯃꯔꯝ ꯑꯣꯏꯔꯒꯅ ꯑꯩꯈꯣꯏꯒꯤ ꯂꯧꯊꯣꯛꯄ ꯌꯥꯗꯕꯒꯤ ꯐꯤꯕꯝ ꯌꯥꯝ ꯂꯩ ꯄꯩꯁꯥ ꯌꯥꯎꯔꯝꯗꯕꯗꯒꯤ ꯃꯔꯝ ꯑꯣꯏꯗꯅ ꯑꯩꯈꯣꯏ ꯃꯤꯌꯥꯝꯗ ꯌꯥꯝ ꯋꯥꯍꯜꯂꯤ ꯑꯗꯨꯅ ꯑꯩꯈꯣꯏꯅ ꯄꯩꯁꯥꯁꯦ ꯆꯥꯎꯅ ꯂꯧꯊꯣꯛꯀꯦ ꯈꯜꯂꯒꯗꯤ ꯕꯦꯡꯗ ꯆꯠꯄꯤꯔꯒ ꯆꯦꯛ ꯃꯅꯥ ꯇꯧꯔꯒ ꯄꯩꯁꯥꯗꯣ ꯑꯆꯧꯕ ꯂꯧꯕꯤꯎ ꯑꯗꯨꯒ ꯄꯩꯁꯥ ꯌꯥꯝꯗꯕ ꯑꯣꯏꯔꯒꯅ ꯑꯩꯈꯣꯏꯒꯤ ꯂꯤꯁꯤꯡ ꯑꯍꯨꯝ ꯃꯔꯤ ꯃꯉꯥ ꯑꯣꯏꯔꯒꯅ ꯀꯩꯅꯣꯗꯒꯤ ꯑꯦ ꯇꯤ ꯑꯦꯝꯗꯒꯤ ꯆꯠꯂꯒ ꯑꯩꯈꯣꯏꯒꯤ ꯑꯦ ꯇꯤ ꯑꯦꯝ ꯕꯨꯠ ꯃꯌꯥꯝ ꯑꯃ ꯑꯦꯅꯤ ꯖꯒꯥꯗ ꯂꯣꯏꯅ ꯂꯩꯔꯦ ꯑꯩꯈꯣꯏꯒꯤ ꯑꯦ ꯇꯤ ꯑꯦꯝ ꯕꯨꯠꯁꯦ ꯑꯗꯨꯅ ꯑꯗꯨꯗꯒꯤ ꯑꯗꯨꯝ ꯄꯩꯁꯥ ꯌꯥꯝꯗꯕ ꯑꯣꯏꯔꯗꯤ ꯑꯗꯨꯃꯥꯏꯅ ꯂꯧꯊꯣꯛꯄꯤꯎꯅ ꯑꯅ ꯑꯩꯅ ꯃꯤꯌꯥꯝꯗ ꯍꯥꯏꯖꯔꯤ